ꯑꯩ ꯏꯁꯥꯁꯤ ꯂꯩꯀꯣꯜꯕꯨ ꯑꯁꯨꯛꯀꯤ ꯃꯇꯤꯛ ꯌꯥꯝꯅ ꯄꯥꯝꯖꯕ ꯃꯤꯁꯛ ꯑꯃ ꯑꯣꯏꯅ ꯍꯧꯖꯔꯛꯏ ꯑꯩꯅ ꯂꯩꯛ ꯑꯩꯅ ꯑꯩꯒꯤ ꯑꯔꯦꯝꯕ ꯃꯇꯝ ꯉꯥꯏꯍꯥꯛ ꯐꯪꯕ ꯃꯇꯝ ꯀꯥꯟꯗ ꯑꯩꯒꯤ ꯑꯅꯛꯄꯗ ꯂꯩꯕ ꯂꯩꯀꯣꯜ ꯑꯃꯈꯛ ꯂꯩꯖꯩ ꯑꯩꯒꯤ ꯌꯨꯝꯒꯤ ꯑꯅꯛꯄꯗ ꯂꯩꯔꯤꯕ ꯂꯩꯀꯣꯜ ꯑꯁꯤꯗ ꯑꯩꯅ ꯑꯩꯒꯤ ꯑꯍꯥꯡꯕ ꯃꯇꯝ ꯑꯁꯤ ꯄꯣꯊꯥꯖꯐꯝ ꯑꯣꯏ ꯑꯩꯅ ꯂꯩꯀꯣꯜ ꯑꯁꯤꯗ ꯂꯩꯔꯤꯉꯩ ꯃꯇꯝꯗ ꯑꯇꯣꯞꯄ ꯂꯥꯛꯂꯤꯕ ꯕꯤꯖꯤꯇꯔꯁꯁꯤꯡꯅ ꯂꯩꯁꯤꯡꯕꯨ ꯍꯦꯛꯇꯠꯂꯒ ꯁꯥꯟꯅꯕ ꯂꯪꯊꯣꯛꯄ ꯄꯥꯛꯇꯨꯗ ꯂꯪꯊꯣꯛꯄ ꯁꯥꯟꯅꯕ ꯌꯥꯝꯅ ꯇꯣꯏꯅ ꯑꯩꯅ ꯎꯏ ꯂꯣꯏꯅꯅ ꯂꯩꯀꯣꯜ ꯑꯗꯨꯒꯤ ꯂꯩ ꯍꯦꯛꯇꯅꯕ ꯂꯩ ꯍꯦꯛꯄꯤꯒꯅꯣ ꯍꯥꯏꯅ ꯊꯥꯕ ꯆꯦꯔꯣꯜꯗꯤ ꯂꯩꯀꯣꯜ ꯑꯗꯨꯗ ꯂꯩ ꯑꯗꯨꯕꯨ ꯊꯧꯑꯣꯏꯅ ꯍꯦꯛꯄ꯭ꯔ ꯍꯦꯛꯇꯕ꯭ꯔ ꯍꯥꯏꯗꯨꯅ ꯌꯦꯡꯁꯤꯟꯅꯕ ꯃꯤꯗꯤ ꯂꯩꯇꯦ ꯈꯨꯡꯒꯪꯒꯤ ꯖꯒꯥ ꯑꯣꯏꯕꯅ ꯂꯩ ꯂꯩꯀꯣꯜꯁꯤꯡꯗ ꯑꯩꯈꯣꯏꯅ ꯂꯩꯀꯣꯜꯒꯤ ꯐꯛꯂꯥꯡꯁꯤꯡꯗ ꯎꯕ ꯍꯦꯛꯄ꯭ꯔ ꯍꯦꯛꯇꯕ꯭ꯔ ꯍꯥꯏꯅ ꯎ ꯎꯅꯕ ꯊꯝꯕ ꯁꯤ ꯁꯤ ꯀꯦꯃꯔꯥꯁꯨ ꯊꯝꯗꯦ ꯃꯔꯝ ꯑꯁꯤꯅ ꯏꯍꯨꯜ ꯑꯃ ꯑꯣꯏꯔꯒ ꯑꯩꯅ ꯂꯩꯀꯣꯜ ꯁꯦꯟꯅꯕ ꯑꯁꯤ ꯑꯁꯨꯛꯀꯤ ꯃꯇꯤꯛ ꯄꯥꯝꯕ ꯑꯣꯏꯔꯛꯈꯤ ꯑꯩꯅ ꯑꯩꯒꯤ ꯋꯥꯈꯟꯗ ꯈꯟꯈꯤ ꯑꯩꯅ ꯂꯩꯀꯣꯜ ꯁꯦꯟꯅꯕ ꯃꯤꯁꯛ ꯑꯃ ꯑꯣꯏꯔꯒ ꯂꯩꯁꯤꯡꯕꯨ ꯌꯥꯝꯅ ꯐꯖꯟꯅ ꯃꯍꯥꯛꯀꯤ ꯀꯦꯟꯒꯗꯕ ꯃꯇꯝ ꯌꯧꯖꯗ꯭ꯔꯒꯗꯤ ꯃꯤ ꯃꯤꯑꯣꯏꯁꯤꯡꯅ ꯍꯦꯛꯇꯠꯂꯒ ꯀꯦꯜꯍꯟꯕ ꯑꯗꯨ ꯑꯣꯏꯍꯟꯅꯤꯡꯈꯤꯗꯦ ꯃꯔꯝ ꯑꯁꯤꯅ ꯑꯩꯅ ꯂꯩꯀꯣꯜ ꯁꯦꯟꯅꯕ ꯂꯩꯀꯣꯜ ꯁꯦꯟꯅꯕꯒꯤ ꯍꯩꯅꯕꯤ ꯑꯁꯤ ꯑꯩꯅ ꯐꯥꯎꯔꯛꯈꯤ ꯑꯩꯒꯤ ꯄꯨꯛꯅꯤꯡꯗ ꯐꯥꯏꯖꯔꯛ ꯑꯩꯒꯤ ꯄꯨꯛꯅꯤꯡ ꯊꯥꯒꯠꯅꯤꯡꯉꯥꯏ ꯑꯣꯏꯕ ꯏꯍꯨꯜ ꯑꯗꯨꯗꯤ ꯑꯩꯅ ꯂꯩꯁꯤꯡ ꯑꯁꯤꯕꯨ ꯌꯥꯝꯅ ꯐꯖꯕ ꯑꯣꯏꯍꯜꯂꯒ ꯃꯤꯌꯥꯝ ꯄꯨꯝꯅꯃꯛꯀꯤ ꯊꯃꯣꯏꯗ ꯂꯩꯁꯤꯡ ꯌꯨꯝ ꯌꯨꯝꯗ ꯂꯩꯁꯤꯡ ꯊꯥꯕ ꯄꯥꯝꯕꯒꯤ ꯋꯥꯈꯜ ꯑꯗꯨ ꯐꯥꯎꯍꯟꯕ ꯑꯁꯤꯅꯤ